ꯀꯥꯡꯅ ꯊꯣꯛꯍꯟꯕ ꯂꯥꯏꯅꯥꯁꯤꯡ ꯍꯥꯏꯔꯒ ꯗꯦꯡꯒꯤꯁꯨ ꯑꯩꯈꯣꯏꯅ ꯉꯥꯛꯊꯣꯛꯅꯕꯒꯤ ꯈꯔ ꯍꯥꯏꯖꯒꯦ ꯑꯍꯥꯟꯕꯗ ꯑꯩꯈꯣꯏꯒꯤ ꯌꯨꯝꯒꯤ ꯑꯀꯣꯏꯕꯗ ꯂꯨ ꯅꯥꯟꯅ ꯊꯝꯕꯤꯕ ꯏꯔꯝ ꯅꯥꯂꯥ ꯇꯨꯡꯍꯟꯕꯤꯗꯕ ꯑꯗꯒꯤ ꯀꯔꯤꯒꯨꯝꯕ ꯃꯣꯠꯂꯝꯃꯒꯁꯨ ꯁꯤꯠ ꯅꯥꯟꯅ ꯁꯦꯡꯗꯣꯛꯂ ꯈꯣꯠꯂꯒ ꯊꯝꯕꯤꯒꯗꯕꯅꯤ ꯇꯨꯝꯕ ꯃꯇꯝꯗ ꯀꯥꯡꯈꯟ ꯈꯟꯕꯤꯒꯗꯕꯅꯤ ꯑꯗꯨꯒ ꯑꯩꯈꯣꯏꯅ ꯊꯛꯅ ꯆꯥꯔꯤꯕ ꯏꯁꯤꯡ ꯁꯤꯡ ꯑꯁꯤ ꯏꯁꯤꯡ ꯑꯐꯕ ꯑꯔꯨꯕ ꯁꯤꯖꯤꯟꯅꯒꯗꯕꯅꯤ ꯁꯤꯖꯤꯟꯅꯔꯤꯕ ꯏꯁꯤꯡ ꯁꯤꯡ ꯑꯁꯤꯕꯨ ꯑꯩꯈꯣꯏꯅ ꯏꯁꯤꯡ ꯑꯗꯨ ꯁꯧꯍꯜꯂꯒ ꯁꯤꯖꯤꯟꯅꯒꯗꯕꯅꯤ ꯀꯔꯤꯒꯨꯝꯕ ꯑꯩꯈꯣꯏꯒꯤ ꯑꯩꯈꯣꯏꯒꯤ ꯆꯠꯊꯣꯛ ꯆꯠꯁꯤꯟ ꯇꯧꯕ ꯃꯇꯝꯗ ꯀꯥꯡꯅ ꯀꯔꯤꯅ ꯆꯤꯛꯇꯅꯕ ꯈꯨꯗꯥꯡ ꯆꯣꯟꯕ ꯐꯨꯔꯤꯠ ꯂꯤꯠꯄꯤꯒꯗꯕꯅꯤ ꯑꯗꯨꯒ ꯑꯩꯈꯣꯏꯅ ꯆꯥꯕ ꯆꯤꯟꯖꯥꯛꯁꯤꯡ ꯑꯁꯤꯁꯨ ꯑꯩꯈꯣꯏꯅ ꯃꯐꯝ ꯆꯥꯅ ꯊꯝꯕꯤꯔꯒ ꯇꯧꯅꯕ ꯍꯥꯏꯖꯔꯤ